ꯍꯜꯂꯣ ꯁꯤꯁꯦ ꯏꯃꯥꯔꯖꯦꯟꯁꯤ ꯁꯥꯔꯕꯤꯁ ꯑꯣꯏꯕꯤꯔꯕ꯭ꯔꯥ ꯌꯥꯔꯒꯗꯤ ꯁꯤ ꯆꯥꯟꯗꯦꯜ ꯄꯥꯔꯀꯤꯡꯒꯤꯗꯨꯗ ꯑꯊꯨꯕ ꯃꯇꯝꯗ ꯂꯥꯛꯅꯕ ꯍꯥꯏꯖꯔꯤ ꯆꯥꯟꯗꯦꯜ ꯄꯥꯔꯀꯤꯡꯒꯤꯗꯨꯗ ꯑꯍꯟ ꯑꯃ ꯋꯥꯈꯟ ꯃꯥꯡꯗꯨꯅ ꯂꯩꯔꯝꯃꯦ ꯑꯗꯨꯅ ꯃꯍꯥꯛꯁꯦ ꯀꯥꯏꯗꯒꯤꯅꯣ ꯀꯃꯥꯏꯅ ꯇꯧꯕꯅꯣ ꯍꯥꯏꯕꯁꯨ ꯈꯪꯗ꯭ꯔꯤ ꯃꯥꯏ ꯋꯥꯈꯟ ꯃꯥꯡꯕꯗꯨꯗ ꯃꯉꯣꯟꯗ ꯃꯥꯒꯤ ꯍꯛꯆꯥꯡꯗ ꯀꯔꯤ ꯑꯁꯣꯟꯕ ꯂꯩꯕꯅꯣ ꯍꯥꯏꯕꯁꯨ ꯆꯞ ꯆꯥꯕ ꯈꯪꯕ ꯉꯝꯗꯕꯅꯤꯅ ꯀꯔꯤ ꯍꯤꯗꯥꯛ ꯂꯥꯡꯊꯛ ꯄꯤꯖꯒꯅꯤ ꯍꯥꯏꯕꯁꯨ ꯈꯪꯗ꯭ꯔꯦ ꯑꯗꯨꯅ ꯌꯥꯔꯒꯗꯤ ꯅꯣꯏ ꯏꯃꯥꯔꯖꯦꯟꯁꯤ ꯁꯥꯔꯕꯤꯁꯇꯨꯅ ꯂꯥꯛꯂꯦ ꯍꯥꯏꯔꯒ ꯑꯊꯨꯕ ꯃꯇꯝꯗ ꯂꯧꯈꯠꯄꯤꯅꯕꯁꯨ ꯍꯥꯏꯖꯔꯤ ꯑꯗꯨꯒ ꯅꯣꯏꯅ ꯌꯧꯔꯛꯄꯁꯨ ꯌꯥꯔꯒꯗꯤ ꯃꯥꯒꯤ ꯈꯨꯗꯣꯡ ꯊꯤꯕ ꯀꯌꯥ ꯂꯥꯛꯇ꯭ꯔꯤꯉꯩ ꯃꯃꯥꯡꯗ ꯃꯥꯒꯤꯗꯃꯛꯇ ꯀꯔꯤ ꯍꯤꯗꯥꯛ ꯄꯤꯖꯔꯒ ꯈꯔ ꯋꯥꯈꯟ ꯂꯥꯛꯀꯗ꯭ꯔꯥ ꯍꯥꯏꯕꯒꯤꯃꯛꯁꯨ ꯅꯣꯏꯅꯁꯨ ꯈꯔ ꯍꯥꯏꯕꯤꯌꯨ ꯑꯁꯤ ꯑꯅꯛꯄꯗꯗꯤ ꯐꯥꯔꯃꯥꯁꯤꯗꯒꯤ ꯍꯤꯗꯥꯛ ꯂꯥꯡꯊꯛ ꯈꯔ ꯂꯧꯔꯒ ꯄꯤꯕ ꯌꯥꯕ ꯄꯤꯔꯝꯒꯦ ꯑꯗꯨꯒ ꯅꯣꯏꯅ ꯂꯥꯛꯂꯦ ꯍꯥꯏꯔꯒ ꯅꯣꯏꯅꯁꯨ ꯑꯊꯨꯕ ꯃꯇꯝꯗ ꯌꯧꯔꯛꯇꯨꯅ ꯅꯣꯏꯅꯁꯨ ꯌꯥꯔꯗꯤ ꯍꯣꯁꯄꯤꯇꯥꯜꯗ ꯄꯨꯈꯠꯄꯤꯅꯕꯁꯨ ꯍꯥꯏꯖꯔꯤ ꯃꯁꯥꯁꯤ ꯀꯌꯥꯝ ꯃꯅꯨꯡꯗ ꯀꯌꯥꯝ ꯁꯣꯛꯄꯅꯣ ꯁꯣꯛꯇꯕ꯭ꯔꯥ ꯍꯥꯏꯕꯗꯤ ꯈꯪꯗ꯭ꯔꯦ ꯋꯥꯈꯟ ꯃꯥꯡꯗꯨꯅ ꯑꯗꯨꯝ ꯂꯩꯕꯅꯤ ꯌꯥꯝ ꯍꯥꯏꯗꯤ ꯃꯀꯣꯛꯇꯕꯨꯗꯤ ꯋꯥꯈꯟ ꯃꯥꯡꯕꯅꯤꯅ ꯏꯁꯤꯡꯕꯨꯗꯤ ꯈꯔ ꯃꯀꯣꯛꯇꯨꯗ ꯅꯥꯟꯕꯤꯈ꯭ꯔꯦ ꯑꯗꯨꯕꯨ ꯆꯞ ꯆꯥꯕꯗꯤ ꯈꯪꯗ꯭ꯔꯤ ꯌꯥꯔꯗꯤ ꯅꯣꯏ ꯏꯃꯥꯔꯖꯦꯟꯁꯤ ꯁꯥꯔꯕꯤꯁꯇꯨꯗ ꯑꯊꯨꯕ ꯃꯇꯝꯗ ꯂꯥꯛꯂꯦ ꯍꯥꯏꯔꯒ ꯋꯥꯈꯟ ꯃꯥꯡꯗꯨꯅ ꯂꯩꯔꯤꯕ ꯑꯍꯟꯗꯨ ꯂꯧꯈꯠꯄꯤꯅꯕ ꯍꯥꯏꯖꯕꯅꯤ ꯑꯗꯨꯒ ꯌꯥꯔꯗꯤ ꯉꯝꯃꯤꯐꯥꯎꯕꯗꯤ ꯑꯩꯅꯁꯨ ꯃꯣꯏ ꯃꯥꯒꯤ ꯐꯣꯟꯗꯒꯤ ꯃꯣꯏꯒꯤ ꯏꯃꯨꯡꯁꯤꯡꯕꯨ ꯀꯟꯇꯦꯛ ꯇꯧꯅꯕ ꯀꯟꯅ ꯍꯣꯠꯅꯖꯔꯤ ꯑꯩꯅꯁꯨ ꯍꯣꯠꯅꯖꯒꯦ ꯅꯣꯏꯁꯨ ꯑꯊꯨꯕ ꯃꯇꯝꯗ ꯈꯨꯗꯣꯡ ꯊꯤꯕ ꯊꯣꯛꯇ꯭ꯔꯤꯉꯩ ꯃꯃꯥꯡꯗ ꯋꯥꯈꯟ ꯃꯥꯡꯗꯨꯅ ꯂꯩꯔꯤꯕ ꯑꯍꯟ ꯑꯁꯤ ꯅꯣꯏ ꯏꯃꯥꯔꯖꯦꯟꯁꯤ ꯁꯥꯔꯕꯤꯁꯇꯨꯅ ꯑꯊꯨꯕ ꯃꯇꯝꯗ ꯂꯥꯛꯂꯦ ꯍꯥꯏꯔꯒ ꯂꯧꯈꯠꯄꯤꯅꯕ ꯍꯥꯏꯖꯕꯅꯤ